ꯑꯩꯅ ꯊꯧꯑꯣꯏꯡꯀꯤ ꯄ꯭ꯂꯥꯟ ꯇꯧꯔꯒ ꯑꯩꯈꯣꯏꯒꯤ ꯌꯥꯝ ꯂꯥꯞꯅ ꯐꯣꯇꯣꯒ꯭ꯔꯥꯐꯤꯒꯤꯗꯃꯛꯇ ꯂꯝ ꯀꯣꯏꯗꯨꯅ ꯐꯣꯇꯣ ꯅꯝꯕ ꯈꯣꯠꯄꯗꯤ ꯆꯠꯆꯗ꯭ꯔꯤ ꯑꯗꯨꯕꯨ ꯑꯩꯅ ꯑꯩꯒꯤ ꯕꯖꯦꯠ ꯑꯩꯒꯤ ꯔꯦꯟꯖꯀꯤ ꯃꯇꯨꯡ ꯏꯟꯅ ꯑꯩꯈꯣꯏ ꯁ꯭ꯋꯥꯏ ꯂꯣꯀꯦꯜꯗ ꯂꯩꯕ ꯆꯤꯡ ꯃꯥꯟ ꯑꯩꯈꯣꯏ ꯍꯤꯜꯂꯤ ꯑꯦꯔꯤꯌꯥꯗ ꯆꯠꯂꯒꯀꯣ ꯑꯩꯈꯣꯏ ꯃꯐꯝꯗꯨꯗ ꯂꯩꯔꯝꯃꯤꯕ ꯎꯄꯥꯜ ꯋꯥꯄꯥꯜ ꯑꯗꯒꯤ ꯕ꯭ꯌꯨ ꯁꯤꯟꯅꯔꯤꯁꯤꯡꯗꯣ ꯐꯣꯇꯣ ꯚꯤꯗꯤꯑꯣ ꯅꯝꯃꯒ ꯑꯩꯅ ꯏꯗꯤꯠꯀ ꯇꯧꯔꯒ ꯑꯩꯈꯣꯏꯒꯤ ꯈꯤꯇꯪ ꯀꯁꯇꯃꯥꯏꯖ ꯇꯧꯔꯒ ꯁꯣꯁꯦꯜ ꯃꯦꯗꯤꯌꯥꯗ ꯊꯥꯒꯠꯄ ꯈꯣꯠꯄ ꯑꯗꯨꯝ ꯌꯥꯎꯏꯀꯣ ꯑꯗꯨꯝ ꯑꯩꯒꯤ ꯑꯩꯈꯣꯏꯒꯤ ꯏꯗꯤꯠꯇꯤꯡ ꯂꯦꯕꯦꯜ ꯏꯁꯀꯤꯜ ꯐꯣꯇꯣꯒ꯭ꯔꯥꯐꯤ ꯏꯁꯀꯤꯜꯗꯣ ꯑꯩꯈꯣꯏꯒꯤ ꯑꯦꯟꯍꯦꯟꯁ ꯇꯧꯕ ꯉꯝꯃꯕ꯭ꯔ ꯏꯁꯥꯅ ꯍꯥꯟꯅ ꯂꯩꯔꯝꯃꯤꯕ ꯏꯁꯇꯦꯞꯇꯨꯗꯒꯤ ꯍꯦꯟꯒꯠꯄ꯭ꯔ ꯀꯥꯏꯅ ꯈꯪꯖꯅꯕꯒꯤꯗꯃꯛꯇ ꯑꯗꯨꯒ ꯊꯑꯣꯏꯅꯀꯤ ꯑꯩꯅ ꯄ꯭ꯂꯥꯟ ꯇꯧꯔꯒ ꯑꯩꯈꯣꯏꯒꯤ ꯌꯥꯝ ꯑꯥꯎꯠꯁꯥꯏꯠ ꯏꯁꯇꯦꯠꯇꯒ ꯌꯥꯝꯅ ꯈꯤꯇꯪ ꯐꯖꯕ ꯌꯥꯝ ꯀꯥꯍꯦꯟꯅ ꯃꯤꯅ ꯆꯠꯅꯕ ꯃꯐꯝꯗ ꯄ꯭ꯂꯥꯟ ꯇꯧꯔꯒꯗꯤ ꯆꯠꯇ꯭ꯔꯤ ꯍꯣꯏ ꯑꯩꯅ ꯅꯣꯡ ꯐꯥꯗꯣꯛꯀ ꯀꯣꯏꯊꯣꯛꯄ ꯆꯠꯊꯣꯛꯄ ꯈꯣꯠꯇꯣꯛꯄꯗ ꯑꯩ ꯐꯣꯇꯣ ꯑꯗꯨꯝ ꯀꯥꯞꯄꯤ ꯃꯤꯒꯤ ꯐꯣꯇꯣ ꯑꯩ ꯑꯗꯨꯝ ꯀꯥꯞꯄꯤꯀꯣ ꯐꯣꯇꯣꯁꯦ ꯑꯌꯥꯝꯕꯅ ꯑꯩ ꯁꯨꯝ ꯑꯩꯅ ꯊꯦꯡꯅꯖꯕ ꯃꯇꯝꯗ ꯐꯣꯇꯣ ꯀꯥꯄꯄꯁꯤ ꯃꯤ ꯀꯌꯥ ꯍꯩꯒꯟꯗꯦ ꯐꯣꯇꯣꯒꯤ ꯑꯦꯡꯒꯜ ꯑꯃ ꯗꯤꯐꯥꯏꯟ ꯇꯧꯅꯕ ꯍꯣꯠꯅꯕꯗ ꯑꯩ ꯃꯤꯠꯅ ꯍꯥꯟꯅ ꯎꯕ ꯑꯃ ꯆꯪꯉꯦꯕ ꯃꯤ ꯑꯩꯅ ꯆꯠꯃꯤꯟꯅꯕ ꯃꯇꯝꯗ ꯑꯗꯨꯝ ꯐꯣꯇꯣ ꯀꯥꯞꯄꯤꯌꯣ ꯑꯗꯨ ꯇꯧꯕꯤꯌꯣꯅ ꯑꯩꯉꯣꯟꯗ ꯑꯌꯥꯝꯕ ꯑꯗꯨꯝ ꯍꯥꯏꯒꯜꯂꯤꯀꯣ ꯑꯗꯨꯅ ꯐꯣꯇꯣ ꯀꯥꯞꯄꯁꯦ ꯑꯩꯅ ꯍꯣꯕꯤ ꯑꯣꯏꯅ ꯊꯝꯖꯩ ꯑꯗꯣ ꯑꯩꯅ ꯇꯁꯦꯡꯅꯃꯛꯀꯤ ꯑꯩꯈꯣꯏꯒꯤ ꯃꯐꯝ ꯑꯇꯣꯞꯄ ꯚꯥꯔꯠꯀꯤ ꯑꯣꯏꯒꯦꯔ ꯑꯥꯎꯠꯁꯥꯏꯠ ꯑꯣꯏꯒꯦꯔ ꯆꯠꯅꯤꯡꯅ ꯃꯐꯝ ꯃꯌꯥꯝ ꯂꯩ ꯐꯣꯇꯣꯇꯪꯒꯤ ꯅꯠꯇꯅ ꯑꯩꯒꯤ ꯃꯦꯃꯣꯔꯤ ꯑꯃ ꯗꯤꯐꯥꯏꯟ ꯇꯧꯅꯕ ꯍꯣꯠꯅꯕꯗ ꯐꯣꯇꯣꯁꯤꯁꯨ ꯑꯗꯨꯝ ꯂꯩꯍꯧꯔꯗꯕꯅꯤ ꯑꯗꯨꯅ ꯐꯣꯇꯣ ꯀꯥꯞꯄ ꯆꯠꯄꯅꯤ ꯍꯥꯏꯕꯃꯛꯁꯨ ꯌꯥꯗꯦ ꯑꯗꯨꯕꯨ ꯑꯃꯔꯣꯝꯗ ꯍꯥꯏꯔꯒꯗꯤ ꯑꯃꯨꯛ ꯌꯥꯏ ꯍꯥꯏꯅ ꯂꯧꯖꯩ ꯑꯩꯅ ꯃꯔꯨꯑꯣꯏꯅ ꯑꯩꯈꯣꯏꯒꯤ ꯍꯤꯜ ꯏꯁꯇꯦꯁꯟ ꯑꯩꯈꯣꯏꯒꯤ ꯀꯥꯁꯃꯤꯔꯒꯨꯝꯕ ꯍꯤꯃꯥꯆꯜ ꯄ꯭ꯔꯗꯦꯁꯀꯨꯝꯕ ꯑꯗꯒꯤꯗꯤ ꯗꯥꯔꯖꯂꯤꯡꯒꯨꯝꯕ ꯖꯥꯒꯥꯁꯤꯡꯁꯦ ꯑꯩꯅ ꯐꯣꯇꯣ ꯀꯥꯞꯄ ꯆꯠꯅꯤꯡꯉꯦ ꯃꯔꯝꯗꯤ ꯃꯗꯨꯗ ꯎꯔꯤꯕ ꯁꯤꯟꯅꯔꯤ ꯃꯗꯨꯗ ꯎꯔꯤꯕ ꯅꯦꯆꯔꯒꯤ ꯑꯣꯏꯕ ꯄꯤꯛꯇꯣꯔꯤꯌꯦꯜ ꯑꯩꯈꯣꯏꯒꯤ ꯗꯤꯐꯤꯅꯤꯁꯟ ꯃꯇꯝꯗꯁꯨ ꯗꯤꯐꯥꯏꯟ ꯇꯧꯕ ꯃꯇꯝꯗꯁꯨ ꯌꯥꯝ ꯐꯖꯒꯅꯤ ꯍꯥꯏꯅ ꯈꯟꯖꯩ ꯑꯩꯅ ꯐꯣꯟꯒꯤ ꯏꯁꯀ꯭ꯔꯤꯟꯗ ꯇꯥꯕꯃꯛ ꯑꯗꯨꯛꯌꯥꯝ ꯐꯖꯕ ꯇꯥꯔꯒꯗꯤ ꯃꯤꯠꯇ ꯇꯥꯔꯗꯤ ꯀꯌꯥꯝ ꯐꯖꯅꯤ ꯍꯥꯏꯕꯒꯤ ꯋꯥꯈꯜꯂꯣꯟꯗ ꯑꯩꯅ ꯑꯩꯒꯤ ꯐꯣꯇꯣ ꯀꯥꯞꯄꯁꯦ ꯃꯐꯝ ꯌꯥꯝ ꯐꯖꯕ ꯃꯐꯝꯗꯤ ꯀꯥꯍꯦꯟꯅ ꯈꯪꯖꯗꯦ ꯑꯗꯨꯅ ꯑꯩꯅ ꯍꯧꯖꯤꯛꯀꯤ ꯍꯥꯏꯔꯤꯕ ꯃꯐꯝꯁꯤꯡꯗ ꯆꯠꯅꯤꯡꯏ